ꯐꯣꯔꯇꯤꯟ ꯐꯦꯕ꯭ꯋꯥꯔꯤ ꯇꯨ ꯊꯥꯎꯖꯟ ꯅꯥꯏꯟ ꯇ꯭ꯋꯦꯟꯇꯤ ꯅꯥꯏꯟ ꯅꯣꯚꯦꯝꯕꯔ ꯇꯨ ꯊꯥꯎꯖꯟ ꯁꯤꯛꯁ ꯐꯥꯔꯁ ꯃꯥꯔꯆ ꯇꯨ ꯊꯥꯎꯖꯟ ꯇ꯭ꯋꯦꯟꯇꯤ ꯐꯣꯔ ꯇꯨꯌꯦꯜꯐ ꯗꯤꯁꯦꯝꯚꯔ ꯇꯨ ꯊꯥꯎꯖꯟ ꯁꯤꯛꯁꯇꯤꯟ ꯑꯩꯠ ꯑꯣꯛꯇꯣꯚꯔ ꯇꯨ ꯊꯥꯎꯖꯟ ꯇ꯭ꯋꯦꯟꯇꯤ